ꯑꯩꯅ ꯇꯣꯏꯅ ꯁꯤꯖꯤꯟꯅꯕ ꯑꯦꯞꯁꯤꯡ ꯑꯁꯤꯗꯤ ꯃꯔꯨꯑꯣꯏꯅ ꯅꯨꯃꯤꯠꯀꯤ ꯁꯤꯖꯤꯟꯅꯕ ꯄꯨꯡ ꯈꯨꯗꯤꯡꯒꯤ ꯆꯦꯛ ꯇꯧꯕꯁꯤ ꯈ꯭ꯋꯥꯏꯗꯒꯤ ꯏꯝꯄꯣꯔꯇꯦꯟ ꯑꯣꯏꯑꯦꯅ ꯈꯟꯕꯁꯤꯅ ꯍꯦꯜꯠ ꯑꯦꯞꯅꯤ ꯁꯦ ꯗꯤ ꯖꯤ ꯂꯣꯀꯔꯅꯤ ꯁꯝꯁꯪ ꯍꯦꯜꯠ ꯍꯥꯏ ꯑꯦꯁ ꯕꯤ ꯑꯥꯏ ꯌꯣꯅꯣꯁꯨ ꯍꯥꯏ ꯑꯗꯒꯤ ꯐꯦꯁꯕꯨꯛ ꯌꯥꯎꯔꯦ ꯏꯁꯂꯥꯝ ꯑꯦꯕ꯭ꯔꯤꯊꯤꯡ ꯍꯥꯏꯕ

ꯑꯗꯩ ꯑꯇꯣꯞꯄ ꯑꯃ ꯑꯅꯤ ꯍꯥꯏꯕ ꯇꯥꯔꯒꯅ ꯃꯦꯁꯦꯟꯖꯔ ꯑꯦꯞ ꯍꯣꯝ ꯑꯦꯞ ꯃꯥꯔꯨꯇꯤ ꯁꯨꯖꯨꯀꯤ ꯑꯦꯞ ꯑꯗꯒꯤ ꯁꯦ ꯑꯃꯥꯖꯣꯟ ꯑꯦꯞ ꯑꯗ ꯄꯩꯁꯥꯒꯤ ꯑꯦꯀꯥꯎꯟꯒꯤ ꯃꯇꯥꯡꯗꯅ ꯑꯦꯁ ꯕꯤ ꯑꯥꯏꯒꯤ ꯌꯨꯅꯣ ꯑꯦꯞ ꯍꯥꯏꯕ ꯑꯗꯨꯗꯣ ꯑꯣꯏꯅ ꯁꯤꯖꯤꯟꯅꯖꯩ